ꯌꯣꯒ ꯑꯁꯤ ꯑꯦꯛꯁꯁꯥꯏꯁ ꯇꯧꯕꯒꯤ ꯃꯑꯣꯡ ꯑꯃꯈꯛꯇ ꯑꯣꯏꯗꯦ ꯃꯁꯤꯗꯒꯤ ꯍꯦꯟꯅ ꯀꯔꯤꯒꯨꯝꯕ ꯑꯇꯣꯞꯄ ꯑꯃ ꯑꯣꯏꯔꯤ ꯃꯁꯤꯅ ꯃꯁꯥ ꯁꯣꯟꯗꯨꯅ ꯂꯩꯔꯤꯕ ꯃꯤꯑꯣꯏꯁꯤꯡꯗ ꯍꯦꯟꯅ ꯀꯥꯟꯅꯕ ꯄꯤꯕꯗꯇ ꯅꯠꯇꯅ ꯑꯅꯥ ꯑꯌꯦꯛ ꯀꯌꯥꯕꯨꯁꯨ ꯉꯥꯛꯊꯣꯛꯍꯟꯕ ꯑꯃꯗꯤ ꯐꯍꯟꯕ ꯉꯝꯃꯤ ꯕꯤꯄꯤꯅꯆꯤꯡꯕ ꯀꯦꯟꯁꯔ ꯂꯩꯅꯥ ꯀꯌꯥꯗꯒꯤ ꯉꯥꯛꯊꯣꯛꯅꯕꯒꯤꯗꯃꯛꯇ ꯌꯣꯒ ꯑꯁꯤ ꯃꯔꯨꯑꯣꯏꯅ ꯁꯥꯟꯅꯕ ꯌꯥꯏ ꯌꯣꯒꯅ ꯃꯤꯠ ꯎꯕꯒꯤ ꯆꯥꯡ ꯍꯟꯊꯔꯛꯂꯕ ꯃꯤꯑꯣꯏꯁꯤꯡꯕꯨ ꯃꯤꯠ ꯎꯕꯒꯤ ꯆꯥꯡ ꯍꯦꯟꯒꯠꯍꯟꯗꯨꯅ ꯍꯦꯟꯅ ꯃꯌꯦꯛ ꯁꯦꯡꯅ ꯎꯍꯟꯕ ꯉꯝꯃꯤ ꯌꯣꯒ ꯑꯁꯤꯅ ꯍꯤꯔꯝ ꯈꯨꯗꯤꯡꯃꯛꯇ ꯀꯥꯅꯍꯟꯗꯨꯅ ꯃꯤꯑꯣꯏꯕꯒꯤ ꯄꯨꯟꯁꯤꯗ ꯅꯨꯡꯉꯥꯏ ꯌꯥꯏꯐꯅ ꯂꯩꯅꯕꯒꯤ ꯑꯆꯧꯕ ꯂꯝꯕꯤ ꯑꯃ ꯇꯥꯛꯄꯤꯔꯤ ꯌꯣꯒ ꯑꯁꯤꯅ ꯄꯤꯔꯤꯕ ꯀꯥꯅꯕꯁꯤ ꯃꯈꯜ ꯌꯥꯝꯅ ꯌꯥꯝꯈ꯭ꯔꯦ ꯃꯁꯤꯡ ꯊꯤꯕꯗ ꯂꯣꯏꯕ ꯅꯥꯏꯔꯔꯣꯏ ꯌꯣꯒ ꯑꯁꯤ ꯁꯥꯟꯅꯕꯗꯒꯤ ꯕ꯭ꯂꯠ ꯄ꯭ꯔꯦꯁꯔ ꯕꯤ ꯄꯤ ꯍꯥꯏꯔꯒ ꯈꯪꯅꯔꯤꯕ ꯑꯁꯤ ꯉꯥꯛꯊꯣꯛꯄ ꯉꯝꯃꯤ